ꯉꯁꯤ ꯑꯩ ꯇꯤꯚꯤ ꯑꯃ ꯂꯩꯖꯔꯨꯕꯅꯤ ꯇꯤꯚꯤ ꯑꯁꯤ ꯃꯃꯜꯁꯨ ꯌꯥꯝ ꯇꯥꯡꯉꯤ ꯑꯗꯨꯅ ꯑꯩꯅ ꯁꯣꯅꯤꯒꯤꯅꯤ ꯁꯣꯅꯤꯒꯤꯁꯨ ꯑꯣꯏꯕꯅꯤꯅ ꯑꯩ ꯌꯥꯝ ꯐꯗꯧꯔꯥꯅ ꯂꯩꯖꯔꯨꯕꯅꯤ ꯑꯗꯣ ꯑꯩ ꯍꯧꯖꯤꯛꯁꯤ ꯍꯥꯡꯗꯣꯛꯑꯦ ꯍꯥꯡꯗꯣꯛꯂꯒ ꯑꯩ ꯇꯤꯚꯤꯗꯣ ꯇꯦꯁ ꯇꯧꯔ ꯌꯦꯡꯕꯅꯤ ꯑꯗꯣ ꯃꯥꯒꯤ ꯁ꯭ꯋꯤꯁ ꯊꯤꯟꯐꯝ ꯖꯦꯛꯁꯤꯁꯨ ꯖꯦꯛꯁꯤ ꯌꯥꯝ ꯆꯥꯎꯕꯅꯤꯅ ꯁ꯭ꯋꯤꯁꯁꯤꯒ ꯑꯌꯥꯝꯕ ꯆꯥꯅꯗ꯭ꯔꯦ ꯑꯗꯨꯝ ꯆꯥꯅꯔꯁꯨ ꯆꯪꯕ ꯈꯔ ꯋꯥꯏ ꯑꯗꯨꯅ ꯇꯤꯚꯤꯁꯦ ꯊꯥꯔ ꯌꯦꯡꯕꯗ ꯁꯥꯎꯟꯁꯤ ꯈꯤꯇꯪ ꯑꯩꯈꯣꯏ ꯁꯧꯕ ꯍꯥꯏꯗꯧꯔꯥ ꯈꯔ ꯅꯤꯜꯂꯦ ꯅꯨꯡꯉꯥꯏꯇꯦ ꯑꯗꯒꯤ ꯏꯁꯀ꯭ꯔꯤꯟꯁꯤꯁꯨ ꯀꯂꯔ ꯌꯥꯝ ꯁꯦꯡꯕ ꯏꯁꯃꯨꯠ ꯑꯣꯏꯕ ꯍꯥꯏꯗꯨ ꯑꯣꯏꯗꯦ ꯈꯤꯇꯪ ꯑꯩꯈꯣꯏ ꯃꯌꯦꯛ ꯆꯥꯏꯕ ꯑꯗꯨꯝ ꯍꯥꯏꯅ ꯇꯧꯋꯦ ꯑꯗꯒꯤ ꯖꯦꯛꯇꯤ ꯃꯦꯆꯤꯟꯒ ꯖꯦꯛ ꯊꯤꯟꯐꯝꯁꯤꯁꯨ ꯈꯔ ꯀꯂꯔꯗ ꯈꯔ ꯅꯨꯡꯉꯥꯏꯇꯕ ꯄ꯭ꯔꯣꯕ꯭ꯂꯦꯝ ꯑꯣꯏꯔꯦ ꯑꯗꯨꯅ ꯇꯤꯚꯤꯁꯦ ꯈꯔ ꯁꯤꯖꯤꯟꯅꯕ ꯅꯨꯡꯉꯥꯏꯇ꯭ꯔꯦ